ꯂꯝꯆꯠ ꯕꯦꯕꯥꯔ ꯂꯩꯕ ꯍꯥꯏꯕꯁꯤꯅ ꯑꯩꯒꯤ ꯄꯨꯟꯁꯤꯗ ꯈ꯭ꯋꯥꯏꯗꯒꯤ ꯃꯒꯨꯟ ꯂꯩꯌꯦꯅ ꯂꯧꯖꯩ ꯃꯔꯝꯗꯤ ꯂꯝꯆꯠ ꯕꯦꯕꯥꯔ ꯌꯥꯎꯗꯕ ꯁꯃꯥꯖ ꯑꯃꯅ ꯆꯥꯎꯈꯠꯄ ꯄꯣꯔꯛꯄ ꯁꯨꯛꯉꯝ ꯉꯝꯃꯣꯏ ꯊꯕꯛ ꯑꯃ ꯇꯧꯕꯗ ꯃꯥꯏ ꯁꯨꯛꯄꯥꯛ ꯄꯥꯛꯄ ꯉꯝꯃꯣꯏ ꯑꯗꯨꯅ ꯂꯥꯏꯔꯤꯛ ꯇꯝꯕꯗꯒꯤ ꯍꯧꯔꯒ ꯃꯤꯅ ꯇꯤꯅꯕꯗ ꯃꯤ ꯂꯣꯏꯅꯕꯗ ꯊꯕꯛ ꯑꯃ ꯇꯧꯕꯗ ꯂꯝꯆꯠ ꯕꯦꯕꯥꯔ ꯍꯥꯏꯕꯁꯦ ꯌꯥꯝꯅ ꯃꯔꯨꯑꯣꯏꯕ ꯄꯣꯠꯅꯤ ꯂꯝꯆꯠ ꯕꯦꯕꯥꯔ ꯂꯩꯕ ꯃꯤ ꯈꯤꯇꯅ ꯃꯌꯥꯝꯅ ꯏꯀꯥꯏꯈꯨꯝꯅꯕꯁꯨ ꯎꯠꯂꯤ ꯑꯗꯨꯒ ꯄꯨꯟꯁꯤꯗ ꯃꯥꯏ ꯄꯥꯛꯄ ꯍꯥꯏꯕꯗꯨꯁꯨ ꯑꯣꯏꯒꯜꯂꯤ